ꯑꯆꯧꯕ ꯕ꯭ꯔꯤꯇꯤꯁꯀꯤ ꯂꯥꯟꯃꯤ ꯀꯌꯥ ꯀꯌꯥ ꯑꯋꯥꯕ ꯃꯐꯝꯗ ꯇꯥꯈꯤꯕ ꯑꯗꯨ

ꯑꯩꯈꯣꯏꯅ ꯂꯩꯕꯥꯛ ꯑꯁꯤ ꯆꯥꯎꯈꯠꯅꯕ ꯅꯤꯡꯇꯝꯅꯕꯒꯤꯗꯃꯛꯇ ꯑꯋꯥꯕ ꯁꯔꯨꯛ ꯌꯥꯈꯤꯕꯁꯤꯡ ꯑꯗꯨꯗꯤ ꯑꯩꯈꯣꯏꯒꯤ ꯕ꯭ꯔꯤꯇꯤꯁꯀꯤ ꯂꯥꯟꯃꯤꯁꯤꯡꯅ ꯑꯩꯈꯣꯏꯒꯤ ꯃꯅꯤꯄꯨꯔꯁꯤꯗ ꯂꯥꯟ ꯇꯥꯔꯛꯄꯗ ꯃꯥꯌꯣꯟ ꯌꯥꯈꯤꯕ ꯑꯆꯧ ꯑꯁꯥꯡꯁꯤꯡ ꯃꯌꯥꯝꯁꯤꯡ ꯑꯋꯥꯕ ꯐꯤꯕꯝꯗ ꯇꯥꯈꯤꯕ ꯏꯃꯥ ꯏꯕꯦꯟꯁꯤꯡ ꯃꯌꯥꯝꯁꯤꯡ